ꯆꯤꯡ ꯀꯥꯕ ꯍꯥꯏꯕꯁꯦ ꯑꯩꯈꯣꯏꯒꯤꯗꯤ ꯀꯛꯆꯤꯡ ꯒꯥꯔꯗꯦꯟꯗ ꯆꯩꯔꯥꯎꯕ ꯅꯨꯃꯤꯠꯇ ꯑꯗꯨꯝ ꯀꯥꯅꯩ ꯑꯗꯨ ꯀꯥꯕꯗꯨꯗ ꯑꯉꯥꯡ ꯃꯈꯩꯒ ꯆꯥꯛ ꯇꯣꯛꯂ ꯃꯇꯨꯡꯗ ꯉꯥꯏꯍꯥꯛ ꯆꯥꯛ ꯇꯨꯝꯕꯒꯤ ꯑꯣꯏꯅꯁꯨ ꯑꯗꯒꯤ ꯑꯃꯨꯛ ꯏꯁꯣꯔꯕꯨ ꯈꯨꯔꯨꯝꯕ ꯁꯤꯕꯒꯤ ꯃꯟꯗꯤꯔ ꯂꯩ ꯑꯗꯨꯁꯨ ꯈꯨꯔꯨꯝꯕꯒꯤ ꯑꯣꯏꯅ ꯑꯩꯈꯣꯏ ꯀꯥꯕ ꯆꯠꯂꯤ ꯌꯥꯝ ꯅꯨꯡꯉꯥꯏ ꯂꯩꯁꯨ ꯐꯖꯕꯁꯨ ꯌꯦꯡꯕꯒꯤ ꯅꯨꯡꯉꯥꯏꯕ ꯑꯗꯒꯤꯗꯤ ꯅꯨꯡꯁꯤꯠ ꯑꯁꯦꯡꯕ ꯐꯪꯕꯒꯤ ꯅꯨꯡꯉꯥꯏꯕ ꯑꯗꯨꯒ ꯑꯃꯨꯛꯁꯨ ꯏꯁꯣꯔꯗ ꯈꯨꯔꯨꯝꯖꯕꯒꯤ ꯅꯨꯡꯉꯥꯏꯕ ꯂꯣꯏꯅ ꯐꯪꯂꯛꯏ ꯑꯗꯨꯒꯤ ꯌꯥꯝ ꯅꯨꯡꯉꯥꯏꯖꯩꯁꯦ